ꯚꯥꯏ ꯀꯅꯥ ꯑꯣꯏꯔꯃꯣ ꯄꯥꯏꯕꯤꯔꯛꯏꯁꯦ ꯑꯣ ꯍꯣꯏ ꯍꯣꯏ ꯀꯔꯤ ꯇꯥꯟꯅꯁꯤꯒꯦ ꯃꯦꯟꯇꯦꯜ ꯍꯦꯜꯠ ꯀꯥꯎꯟꯁꯤꯜꯂꯔ ꯀꯩꯅꯣ ꯑꯣꯏꯔꯤ ꯑꯩꯁꯦ ꯀꯔꯤ ꯀꯔꯤ ꯇꯥꯟꯅꯁꯤꯒꯦ

ꯎꯝ ꯎꯝ

ꯍꯣꯏꯅꯦ ꯁꯞꯄꯣꯔꯠ ꯑꯦꯟ ꯒꯥꯏꯗꯦꯟꯁꯒꯥꯏꯅ ꯈꯔ ꯁꯞꯄꯣꯔꯠ ꯒꯥꯏꯗꯦꯟꯁ ꯈꯔ ꯆꯪꯉꯤꯁꯤ ꯑꯩꯈꯣꯏ ꯇꯤꯆꯤꯡ ꯏꯁꯇ꯭ꯔꯦꯁ ꯃꯦꯅꯦꯖꯃꯦꯟ ꯂꯩꯔꯦ ꯔꯤꯂꯦꯛꯁꯦꯁꯟ ꯑꯦꯟ ꯗꯥ ꯄ꯭ꯔꯣꯕ꯭ꯂꯦꯝꯁ ꯁꯣꯜꯚꯤꯡ ꯀꯩꯅꯣꯖꯤꯡꯁꯦ ꯏꯁꯀꯤꯜꯁꯤꯡꯁꯦꯀꯣ ꯍꯥꯏꯗꯤ ꯅꯩꯅꯕ ꯑꯃ ꯆꯪꯉꯤ ꯃꯥꯏꯁꯦꯀꯣ ꯑꯗꯒꯤ ꯁꯤꯒꯤ ꯏꯟꯇꯔꯚꯦꯟꯁꯟ ꯂꯩꯕꯒꯨꯝꯕ ꯑꯗꯒꯤ ꯀꯩꯅꯣꯁꯤꯡꯁꯤꯗ ꯊꯦꯔꯥꯄꯤ ꯀꯥꯎꯟꯁꯤꯂꯤꯡꯒꯁꯨ ꯑꯗꯨꯝ ꯄꯤꯕ ꯌꯥꯏꯀꯣ ꯃꯣꯏꯁꯦ ꯑꯗꯒꯤ ꯋꯥꯟ ꯑꯣꯟ ꯋꯥꯟ ꯒ꯭ꯔꯨꯞ ꯐꯦꯃꯂꯤ ꯀꯥꯎꯟꯁꯤꯂꯤꯡ ꯇꯧꯕꯤꯕ ꯑꯗꯨꯝ ꯌꯥꯏꯀꯣ ꯑꯗꯒꯤꯗꯤ ꯍꯦꯟꯅ ꯈꯟꯖꯤꯟꯒꯤꯗꯅꯕ ꯍꯥꯏꯇꯥꯔꯦ ꯑꯗꯒꯤ ꯍꯧꯖꯤꯛ ꯀꯩꯅꯣꯁꯤꯗ ꯇꯦꯛꯅꯤꯛ ꯈꯔꯁꯨ ꯂꯩꯔꯤꯕꯀꯣ ꯍꯥꯏꯗꯤ ꯕꯤꯍꯦꯚꯤꯌꯔ ꯊꯦꯔꯥꯄꯤꯒꯥꯏꯅ ꯑꯗꯒꯤ ꯇꯣꯛ ꯊꯦꯔꯥꯄꯤ ꯑꯗꯒꯤ ꯃꯦꯟꯂꯝꯅꯦꯁ ꯄ꯭ꯔꯥꯛꯇꯤꯁꯦꯁ ꯀꯥꯏꯅ ꯑꯩꯈꯣꯏꯒꯤ ꯑꯗꯨꯝ ꯄꯤꯕ ꯌꯥꯏ ꯑꯗꯒꯤ ꯇꯣꯛ ꯊꯦꯔꯥꯄꯤꯁꯤꯗꯤ ꯑꯩꯈꯣꯏꯒꯤ ꯃꯉꯣꯟꯗ ꯀꯩꯅꯣ ꯑꯩꯈꯣꯏꯒꯤ ꯁꯥꯎꯗꯅꯕ ꯑꯗꯒꯤ ꯄꯨꯛꯅꯤꯡ ꯐꯊꯅꯕꯀꯣ ꯑꯗꯨꯝ ꯄꯤꯕꯤꯕ ꯌꯥꯏꯌꯦ ꯃꯣꯏꯁꯦ ꯀꯩꯅꯣ ꯇꯧꯅꯕꯒꯤ ꯑꯗꯩꯗꯤ ꯌꯥꯝ ꯁꯥꯎꯒꯜꯂꯤꯗꯅ ꯅꯍꯥ ꯍꯥꯏꯁꯤꯅꯗꯤ ꯏ ꯈꯦꯡꯒꯠꯂꯛꯄꯅꯤꯅ ꯍꯦꯛꯇ ꯑꯐꯤꯡ ꯑꯐꯥꯏ ꯑꯣꯏ ꯀꯩꯅꯣ ꯇꯧꯕꯒꯁꯨ ꯌꯥꯎꯏꯗꯅꯀꯣ ꯑꯗꯨꯅ ꯃꯣꯏꯗꯤ ꯑꯗꯨꯝ ꯇꯣꯛ ꯊꯦꯔꯥꯄꯤ ꯑꯗꯨꯝ ꯄꯤꯕ ꯌꯥꯏ ꯍꯥꯏꯗꯤ ꯋꯥꯔꯤ ꯋꯇꯥꯏ ꯐꯖꯅ ꯁꯥꯕꯤꯗꯅ ꯑꯗꯒꯤ ꯀꯩꯅꯣꯁꯤꯡꯒꯤ ꯃꯥꯏꯟ ꯐꯨꯜꯅꯦꯁ ꯄ꯭ꯔꯥꯛꯇꯤꯁꯦꯁ ꯀꯥꯏꯅꯒ ꯌꯥꯝ ꯂꯩꯔꯤꯕꯀꯣ ꯃꯣꯏ ꯑꯗꯨꯝ ꯀꯩꯅꯣ ꯇꯧꯕ ꯌꯥꯏ ꯑꯗꯒꯤ ꯍꯦꯜꯄꯤꯡ ꯀ꯭ꯔꯥꯏꯝ ꯗꯦꯚꯂꯞꯄꯤꯡ ꯏꯁꯇꯔꯦꯇꯦꯖꯤꯁ ꯑꯦꯟ ꯗꯥ ꯏꯃꯣꯁꯅꯦꯜ ꯔꯤꯁꯂꯦꯟꯁꯒꯥꯏꯅꯀꯣ ꯑꯗꯨꯝ ꯄꯤꯕ ꯌꯥꯏ ꯑꯗꯨꯃ ꯑꯗꯒꯤ ꯃꯣꯏꯗ ꯃꯊꯪ ꯄꯤꯕ ꯌꯥꯔꯤꯁꯦ ꯊꯦꯁꯤꯁ ꯏꯟꯇꯔꯚꯦꯟꯁꯟꯁꯨ ꯂꯩ ꯔꯦꯁꯄꯣꯟꯗꯤꯡ ꯑꯣꯐ ꯗꯥ ꯏꯃꯥꯔꯖꯦꯟꯖꯤꯁ ꯑꯦꯟ ꯗꯥ ꯏꯟꯀ꯭ꯂꯨꯗꯤꯡ ꯁꯨꯁꯤꯗꯦꯜ ꯍꯥꯏꯗꯤ ꯑꯩꯈꯣꯏꯒꯤ ꯁꯨꯁꯥꯏꯠꯀ ꯇꯧꯅꯤꯡꯕ ꯀꯥꯡꯒꯨꯒ ꯂꯩꯗꯅꯀꯣ ꯑꯁ ꯑꯩ ꯈꯟꯕꯝ ꯈꯪꯗꯦꯗ ꯑꯩ ꯑꯩꯗ ꯁꯤꯔ ꯐꯅꯤꯗꯒꯥꯏꯅꯒ ꯈꯟꯕ ꯍꯦꯛꯇ ꯊꯧꯔꯤꯒ ꯄꯥꯏꯔ ꯊꯣꯂꯛꯄ ꯀꯥꯡꯒꯨ ꯌꯥꯎꯕ ꯃꯣꯏꯁꯤꯗꯤ ꯍꯦꯛ ꯇꯧꯒꯜꯂꯦ ꯑꯗꯨꯒꯨꯝꯕ ꯇꯧꯗꯅꯕꯒꯤ ꯋꯥꯔꯤ ꯋꯇꯥꯏ ꯍꯥꯏꯗꯤ ꯈꯟꯕ ꯀꯩꯅꯣ ꯇꯧꯗꯕ ꯍꯥꯏꯇꯥꯔꯦ ꯍꯥꯏꯗꯤ ꯃꯦꯟ ꯏꯇꯥ ꯇꯥꯗꯕꯀꯣ ꯍꯥꯏꯗꯤ ꯑꯃ ꯈꯟꯕ ꯂꯣꯏꯗ꯭ꯔꯤꯉꯩꯗ ꯑꯃ ꯍꯦꯛ ꯈꯟꯖꯤꯟꯕꯒꯨꯝꯕ ꯍꯥꯏꯗꯤ ꯑꯗꯨꯒꯨꯝꯕꯗꯒꯤꯁꯨ ꯍꯦꯛ ꯊꯣꯛꯀꯜꯂꯦ ꯃꯣꯏ ꯃꯦꯟꯇꯦꯜ ꯀꯩꯅꯣꯁꯦ ꯍꯥꯏꯗꯤ ꯑꯃꯗꯣ ꯃꯦꯟꯇꯥꯗꯕꯅꯤꯅꯀꯣ ꯑꯗꯒꯤ ꯈꯔ ꯑꯍꯟꯗ ꯑꯣꯏꯔꯒꯅ ꯑꯩꯈꯣꯏ ꯃꯆꯥ ꯃꯆꯥ ꯑꯍꯨꯝ ꯃꯔꯤ ꯄꯣꯛꯄ ꯂꯩꯕ ꯀꯥꯡꯒꯨꯗꯅ ꯕꯕꯥ ꯑꯩꯁꯨ ꯑꯗꯨ ꯄꯤꯌꯨ ꯑꯗꯒꯤ ꯑꯩꯁꯨ ꯑꯗꯨ ꯄꯤꯌꯨꯑꯅ ꯃꯊꯪ ꯃꯊꯪ ꯍꯥꯏꯔꯛꯑꯦ ꯑꯗꯩꯗꯤ ꯃꯥꯅ ꯍꯣ ꯂꯩꯔꯛꯀꯦ ꯂꯩꯔꯛꯀꯦ ꯍꯦꯔꯣꯟ ꯂꯩꯔꯛꯑꯒꯦꯒꯥꯏꯅ ꯍꯥꯏꯗꯣꯛꯎꯔꯦ ꯈꯜꯂꯦꯅꯦ ꯑꯗꯨꯒ ꯅꯨꯡꯗꯥꯡ ꯑꯣꯏꯔꯀꯥꯟꯗꯅ ꯃꯥ ꯍꯜꯂꯛꯑꯀꯥꯟꯗꯅ ꯍꯦꯛ ꯀꯥꯎꯗꯅ ꯍꯦꯛ ꯂꯩꯔꯛꯇꯕꯒꯨꯝꯕ ꯑꯗꯩꯗꯤ ꯑꯉꯥꯡꯗꯨ ꯁꯥꯎꯔꯗꯣꯏꯅꯤ ꯑꯗꯒꯤ ꯁꯥꯎꯔꯃꯤꯅ ꯉꯁꯥꯏꯒꯤ ꯀꯩꯅꯣꯗꯨ ꯃꯦꯟ ꯇꯥꯍꯧꯗꯕ ꯍꯥꯏꯗꯤ ꯅꯥꯈꯩ ꯁꯦꯡꯍꯧꯗꯕꯒꯤꯀꯣ ꯍꯥꯏꯗꯤ ꯉꯝꯃꯣꯏꯗꯧꯕꯗꯨꯗ ꯃꯥꯅ ꯉꯁꯥꯏ ꯍꯣꯔꯦꯟ ꯂꯩꯕꯤꯔꯛꯀꯦꯒꯥꯏ ꯍꯥꯏꯖꯤꯜꯂꯨꯔꯦ ꯈꯜꯂꯦ ꯑꯗꯩꯗꯤ ꯉꯁꯥꯏ ꯃꯥꯗꯤ ꯂꯩꯔꯛꯑꯕꯣꯏ ꯅꯤꯡꯗꯅ ꯆꯪꯖꯤꯜꯂꯛꯀꯗꯣꯏꯅꯤꯀꯣ ꯑꯗꯨꯒꯨꯝꯕ ꯍꯥꯏꯗꯤ ꯉꯝꯃꯣꯏꯗꯧ ꯑꯣꯏꯔꯒꯅ ꯑꯦ ꯁꯦ ꯏꯕꯨꯡꯉꯣ ꯑꯩ ꯉꯝꯃꯣꯏꯗꯧꯔꯤ ꯅꯨꯃꯤꯠ ꯈꯔ ꯂꯩꯔꯒ ꯂꯩꯒꯦ ꯊꯥ ꯑꯃ ꯂꯩꯔ ꯂꯩꯒꯦ ꯅꯠꯇ꯭ꯔꯒ ꯅꯣꯡ ꯅꯤꯅꯤ ꯂꯩꯔ ꯂꯩꯒꯦꯕꯨ ꯍꯥꯏꯔꯁꯨ ꯑꯗꯨꯃꯥꯏꯅ ꯍꯥꯏꯗꯣꯛꯈ꯭ꯔꯗꯤ ꯈꯔ ꯐꯗꯧꯕ ꯑꯗꯒꯤ ꯉꯝꯗꯧ ꯑꯣꯏꯔꯗꯤ ꯍꯣꯔꯦꯟ ꯂꯩꯔꯛꯀꯦ ꯍꯥꯏꯗꯣꯛꯎꯔꯃꯤꯅ ꯑꯗꯨꯒꯤ ꯀꯩꯅꯣ ꯑꯗꯨꯒꯨꯝꯕꯀꯣ ꯃꯦꯟꯇꯦꯜ ꯀꯩꯅꯣꯁꯦ ꯑꯗꯨꯃꯥꯏꯅ ꯊꯣꯛꯄ ꯍꯥꯏꯇꯥꯔꯦ ꯍꯥꯏꯗꯤ ꯅꯥꯈꯩ ꯁꯦꯡꯗꯣꯛꯅꯍꯧꯗꯕꯗꯒꯤꯀꯣ ꯑꯗꯨꯒꯨꯝꯕꯁꯨ ꯂꯩꯔꯦ ꯑꯗꯒꯤ ꯀꯣꯂꯥꯕꯣꯔꯦꯁꯟ ꯑꯦꯟ ꯗꯥ ꯔꯤꯐ꯭ꯔꯦꯟꯁ ꯀꯥꯏꯟꯁ ꯑꯣꯐ ꯋꯥꯔꯛꯀꯤꯡ ꯋꯤꯠ ꯄ꯭ꯂꯤꯁ ꯑꯩꯈꯣꯏꯒꯤ ꯁꯥꯏꯀ꯭ꯔꯤꯇꯤꯛꯁ ꯂꯥꯛꯄ ꯁꯣꯁꯦꯜ ꯋꯥꯔꯀꯔ ꯃꯦꯗꯤꯀꯦꯜ ꯄ꯭ꯔꯣꯐꯦꯁꯅꯦꯜ ꯌꯥꯝ ꯂꯩꯔꯦ ꯑꯗꯒꯤ ꯃꯉꯣꯟꯗ ꯂꯩꯗꯣꯏꯁꯤ ꯃꯦꯅꯦꯖꯃꯦꯟ ꯗꯤ ꯔꯤꯍꯦꯕ꯭ꯂꯤꯇꯦꯁꯟꯗꯁꯨ ꯆꯠꯄ ꯑꯗꯨꯝ ꯀꯥꯟꯅꯕ ꯑꯗꯨꯝ ꯀꯩꯅꯣꯅꯤꯀꯣ ꯑꯗꯒꯤ ꯃꯦꯗꯤꯀꯦꯁꯟ ꯑꯗꯒꯤ ꯃꯦꯅꯦꯖꯃꯦꯟ ꯃꯣꯏꯁꯤ ꯑꯗꯨꯝ ꯇꯥꯟꯅꯕ ꯌꯥꯏ

ꯑꯥ ꯍꯥꯏꯗꯤ ꯎꯝ ꯎꯝ ꯍꯥꯏꯗꯤ ꯎꯝ ꯍꯥꯏꯗꯤ ꯅꯍꯥ ꯑꯣꯏꯔꯛꯄ ꯀꯩꯅꯣꯁꯤꯅꯗꯤ ꯍꯦꯛꯇ ꯇꯦꯁ ꯇꯧꯅꯤꯡꯕꯗꯨꯅꯦꯕꯀꯣ ꯍꯥꯏꯗꯤ ꯃꯤ ꯀꯩꯅꯣ ꯇꯧꯕꯁꯤꯕꯨ ꯀꯃꯥꯏꯅ ꯇꯧꯖꯥꯠꯅꯣ ꯍꯥꯏꯒꯨꯝꯕ ꯑꯗꯒꯤ ꯒꯥꯔꯤ ꯃꯛꯇ ꯑꯍꯟꯕ ꯑꯃ ꯂꯥꯛꯑꯁꯨ ꯍꯦꯛ ꯑꯁ ꯃꯁꯤ ꯑꯝꯇꯪ ꯊꯧꯅꯤꯡꯈ꯭ꯔꯦꯗꯒꯥꯏꯅ ꯇꯧꯔ ꯍꯦꯛ ꯀꯥꯈꯠꯂ ꯊꯧꯔꯨꯒꯨꯝꯕꯀꯣ ꯍꯥꯏꯗꯤ ꯑꯅꯧ ꯑꯅꯧꯕ ꯄꯥꯝꯕ ꯍꯥꯏꯇꯥꯔꯦꯅꯦ ꯍꯥꯏꯗꯤ ꯈꯪꯅꯤꯡꯕꯒꯤ ꯀꯩꯅꯣꯗꯨꯅ ꯍꯦꯟꯖꯤꯜꯂꯛꯄꯒꯤ ꯀꯩꯅꯣꯗꯨꯅꯦꯕꯦꯀꯣ ꯑꯥ ꯐꯊꯥꯍꯧꯔꯗꯤ ꯐꯔꯦ ꯐꯥꯊꯍꯧꯗ꯭ꯔꯒꯗꯤ ꯒꯥꯔꯤ ꯑꯝꯇ ꯊꯧꯗꯕ ꯒꯥꯔꯤꯗꯣ ꯊꯧꯗ꯭ꯔꯤꯀꯥꯟꯗ ꯋꯦꯡꯂꯥꯎ ꯄꯥꯏꯊꯣꯛꯈ꯭ꯔꯗꯤ ꯑꯗꯨꯁꯨ ꯈꯨꯗꯣꯡ ꯊꯤꯅꯤꯡꯉꯥꯏꯅꯤꯗꯅꯀꯣ ꯑꯗꯨꯒꯨꯝꯕ ꯀꯩꯅꯣꯁꯨ ꯑꯗꯨꯝ ꯌꯥꯎꯒꯅꯤ ꯑꯗꯒꯤ ꯃꯣꯏꯁꯤꯗꯤ ꯈꯔ ꯊꯦꯔꯥꯄꯤ ꯍꯥꯏꯇꯥꯔꯦꯅꯦ ꯊꯦꯔꯥꯄꯤꯗꯒꯤ ꯈꯔ ꯆꯪꯕ ꯑꯗꯒꯤ ꯑꯄꯣꯟ ꯒꯥꯏꯗꯦꯟꯁꯇꯤ ꯑꯗꯨꯝ ꯗꯔꯀꯥꯔ ꯑꯗꯨꯝ ꯂꯩ ꯑꯗꯒꯤ ꯇꯝꯕꯤꯕ ꯀꯩꯗꯧꯕ ꯔꯤꯂꯦꯛꯁꯦꯁꯟ ꯑꯗꯒꯤ ꯄ꯭ꯔꯣꯕ꯭ꯂꯦꯝ ꯁꯣꯜꯚꯤꯡ ꯑꯗꯒꯤ ꯏꯁꯀꯤꯜꯒꯨꯝꯕ ꯍꯥꯏꯗꯤ ꯀꯃꯥꯏꯅ ꯁꯣꯜꯚ ꯇꯧꯒꯦꯒꯥꯏꯗꯣ ꯉꯁꯥꯏꯒꯤ ꯑꯉꯥꯡꯗꯨꯅ ꯍꯥꯏꯔꯛꯄ ꯃꯇꯝꯗꯨꯗ ꯏꯀꯣꯝ ꯀꯣꯝꯅ ꯊꯣꯛ ꯍꯦꯛꯇ ꯉꯝꯗꯧꯕ ꯃꯥꯜꯂ ꯊꯣꯛ ꯍꯦꯛ ꯍꯥꯏꯗꯣꯛꯎꯔꯦ ꯈꯜꯂꯣ ꯑꯗꯨꯗꯒꯤ ꯍꯣꯔꯦꯟ ꯃꯥꯒꯤ ꯄ꯭ꯔꯣꯕ꯭ꯂꯦꯝꯗꯣ ꯁꯣꯜꯚ ꯇꯧ ꯉꯝꯗ꯭ꯔꯦꯗꯅꯀꯣ ꯑꯗꯨꯒꯨꯝꯕ ꯉꯝꯗꯧꯕ ꯀꯩꯅꯣ ꯍꯥꯏꯇꯥꯔꯦ ꯍꯥꯏꯗꯤ ꯉꯝꯗꯧ ꯉꯝꯗꯧ ꯉꯥꯡꯅꯕ ꯑꯗꯒꯤ ꯑꯩꯅ ꯑꯩꯒꯤ ꯂꯦꯚꯦꯜꯗꯨꯒ ꯆꯥꯟꯅꯕ ꯀꯩꯅꯣ ꯑꯗꯨꯝ ꯇꯧꯕ ꯗꯔꯀꯥꯔ ꯂꯩ ꯍꯥꯏꯇꯥꯔꯦꯅꯦꯀꯣ ꯑꯗꯨꯒꯨꯝꯕ

ꯑꯣ ꯌꯥꯏ ꯌꯥꯏ ꯀꯥꯎꯟꯁꯦꯜꯂꯤꯡ ꯑꯗꯨꯝ ꯇꯧꯕ ꯌꯥꯏꯀꯣ ꯇꯥꯟꯅꯔꯒ ꯑꯗꯨꯝ ꯐꯍꯟꯕ ꯌꯥꯕ ꯉꯥꯛꯇꯅꯤꯗ ꯉꯁꯥꯏꯒꯤ ꯃꯐꯝ ꯆꯥ ꯆꯥꯅꯁꯨꯝ ꯆꯪꯉꯒ ꯌꯦꯡꯉꯒꯗꯤꯀꯣ ꯍꯥꯏꯗꯤ ꯑꯅꯥ ꯑꯌꯦꯛꯀꯤ ꯑꯣꯏꯔꯒꯅ ꯗꯥꯛꯇꯔꯗ ꯍꯦꯛ ꯆꯪꯉꯅꯤ ꯒꯥꯔꯤ ꯌꯥꯗꯕꯅ ꯋꯥꯔꯛꯁꯣꯞꯇ ꯆꯪꯉꯅꯤ ꯄꯣꯠ ꯆꯩ ꯂꯩꯗꯧ ꯑꯣꯏꯔꯒꯅ ꯗꯨꯀꯥꯟꯗ ꯆꯪꯉꯅꯤ ꯑꯗꯨꯃꯥꯏꯅ ꯃꯐꯝ ꯆꯥ ꯆꯥꯅ ꯆꯪꯕꯤꯔꯒꯗꯤꯀꯣ ꯑꯐꯕ ꯉꯥꯛꯇꯅꯤꯗ ꯑꯣ ꯌꯥꯏ ꯌꯥꯏ ꯅꯣꯡꯃ ꯇꯥꯟꯅꯁꯤ ꯂꯥꯛꯑꯣ ꯎꯝ ꯎꯝ ꯐꯔꯦ ꯐꯔꯦ ꯑꯣꯀꯦ